ꯍꯜꯂꯣ ꯑꯁꯤꯁꯦ ꯎꯕꯔ ꯀꯦꯕꯀꯤ ꯀꯝꯄꯅꯤ ꯑꯣꯏꯕꯤꯕ꯭ꯔꯥ ꯑꯩ ꯍꯌꯦꯡꯒꯤꯗꯃꯛꯇ ꯑꯩ ꯎꯕꯔ ꯕꯨꯛ ꯑꯃ ꯇꯧꯅꯤꯡꯉꯦ ꯍꯌꯦꯡ ꯑꯩꯈꯣꯏ ꯐꯦꯃꯤꯂꯤꯒꯤ ꯇ꯭ꯔꯤꯞ ꯆꯠꯀꯅꯤ ꯈꯔ ꯑꯔꯥꯞꯄ ꯖꯒꯥꯗ ꯑꯗꯨꯒꯤ ꯑꯩ ꯑꯗꯨꯒꯤ ꯑꯩ ꯕꯨꯛꯀꯤꯡꯗꯨ ꯈꯔ ꯉꯟꯅ ꯇꯧꯅꯤꯡꯉꯤ ꯑꯗꯨꯒ ꯑꯩꯈꯣꯏꯅ ꯆꯠꯀꯗꯧꯕꯁꯦ ꯑꯩꯈꯣꯏꯒꯤ ꯐꯦꯃꯤꯂꯤ ꯃꯦꯝꯕꯔꯁꯦ ꯌꯥꯝꯃꯦ ꯃꯤ ꯃꯁꯤꯡ ꯌꯥꯝꯃꯦ ꯃꯤ ꯇꯔꯥ ꯌꯧꯋꯦ ꯑꯗꯨꯒꯤ ꯑꯩꯈꯣꯏ ꯒꯥꯔꯤꯁꯨ ꯈꯔ ꯁꯤꯠ ꯌꯥꯝꯕ ꯄꯥꯝꯃꯦ ꯑꯗꯨꯒ ꯀꯝꯐꯣꯔꯇꯦꯕꯜ ꯑꯣꯏꯕ ꯄꯥꯝꯃꯦ ꯈꯔ ꯀꯛꯐꯣꯔꯇꯦꯕꯜ ꯐ꯭ꯔꯤꯗ ꯆꯠꯅꯤꯡꯉꯥꯏꯒꯤ ꯒꯥꯔꯤ ꯑꯆꯧꯕ ꯄꯥꯝꯃꯦ ꯅꯣꯏ ꯀꯝꯄꯅꯤꯅ ꯒꯥꯔꯤ ꯑꯆꯧꯕ ꯂꯩꯔꯗꯤ ꯑꯗꯨꯅ ꯕꯨꯛ ꯇꯧꯕꯤꯌꯣ ꯑꯗꯨꯅ ꯍꯦꯟꯅ ꯐꯒꯅꯤ ꯑꯗꯣ ꯍꯌꯦꯡ ꯆꯠꯀꯗꯧꯕ ꯃꯇꯝꯁꯦ ꯁꯦꯕꯦꯟ ꯑꯦ ꯑꯦꯝ ꯍꯥꯏꯕꯅꯦ ꯑꯗꯣ ꯅꯪ ꯌꯥꯔꯗꯤ ꯁꯦꯕꯦꯟ ꯕꯤꯐꯣꯔ ꯁꯦꯕꯦꯟ ꯌꯧꯅꯤꯡꯉꯥꯏ ꯇꯧꯕꯤꯌꯣ ꯉꯟꯅ ꯆꯠꯅꯤꯡꯉꯥꯏꯒꯤ ꯑꯗꯨꯒ ꯑꯩꯈꯣꯏꯁꯨ ꯕꯤꯐꯣꯔ ꯁꯦꯕꯦꯟꯗ ꯑꯩꯈꯣꯏꯁꯨ ꯔꯦꯗꯤ ꯇꯧꯔꯒ ꯉꯥꯏꯔꯝꯒꯅꯤ ꯑꯗꯨꯒ ꯁꯤꯒꯤ ꯅꯝꯕꯔꯁꯤꯗ ꯀꯣꯜ ꯇꯧꯕꯤꯔꯛꯀꯅꯤ ꯅꯪꯅ ꯅꯪ ꯂꯥꯛꯄ ꯃꯇꯝꯗ ꯑꯗꯣ ꯑꯩꯈꯣꯏꯅ ꯆꯠꯀꯗꯧꯕ ꯂꯝꯁꯦ ꯈꯔ ꯁꯥꯡꯉꯦ ꯑꯗꯨꯒꯤ ꯉꯟꯅ ꯆꯠꯂꯒ ꯉꯟꯅ ꯍꯜꯂꯛꯅꯤꯡꯉꯥꯏ ꯇꯧꯁꯦ ꯑꯗꯣ ꯑꯩꯈꯣꯏꯒꯤ ꯑꯩꯈꯣꯏꯒꯤ ꯕ꯭ꯔꯦꯛꯐꯥꯁ ꯑꯗꯨꯒ ꯂꯟꯁꯇ ꯅꯪꯒꯤ ꯁꯔꯨꯛꯁꯨ ꯌꯥꯎꯍꯟꯕꯤꯒꯅꯤ ꯑꯩꯈꯣꯏꯅ ꯉꯟꯅ ꯆꯠꯂꯒ ꯉꯟꯅ ꯍꯜꯂꯛꯂꯒ ꯇꯧꯅꯤꯡꯉꯥꯏ ꯃꯔꯝꯗꯤ ꯑꯉꯥꯡ ꯃꯆꯥꯁꯨ ꯌꯥꯎꯕꯅꯤꯅ ꯐꯦꯃꯤꯂꯤ ꯇ꯭ꯔꯤꯞ ꯆꯠꯅꯤꯡꯉꯥꯏꯅꯤꯅ ꯑꯗꯨꯒ ꯅꯨꯡꯊꯤꯟꯗꯣ ꯌꯥꯝ ꯏꯁꯄꯦꯟ ꯇꯧꯅꯤꯡꯉꯥꯏꯒꯤꯗꯃꯛꯇ ꯉꯟꯅ ꯑꯩ ꯕꯨꯛꯀꯤꯡ ꯇꯧꯅꯤꯡꯕꯅꯤ ꯌꯥꯔꯗꯤ ꯅꯣꯏꯒꯤ ꯒꯥꯔꯤꯗꯣ ꯀꯝꯐꯣꯔꯇꯦꯕꯜ ꯑꯣꯏꯕ ꯑꯗꯨꯒ ꯈꯔ ꯑꯆꯧꯕ ꯑꯣꯏꯕ ꯄꯥꯝꯃꯦ ꯅꯣꯏ ꯀꯝꯄꯅꯤꯗ ꯂꯩꯕ